ꯍꯂꯣ ꯍꯣꯏ ꯃꯥꯅꯦ ꯀꯔꯤ ꯌꯦꯡꯒꯗꯕ ꯑꯣ ꯖꯦꯀꯦꯠꯁꯨ ꯌꯥꯎꯔꯤ ꯑꯗꯒꯤ ꯑꯇꯣꯞꯄ ꯃꯣꯏꯅ ꯅꯤꯡꯊꯝꯊꯥꯗ ꯃꯅꯨꯡꯗ ꯁꯦꯠꯅꯉꯥꯏ ꯐꯤ ꯑꯄꯥꯕꯗꯁꯨ ꯌꯥꯎꯔꯤ ꯑꯗꯨꯒ ꯇꯨꯄꯤ ꯄꯥꯟꯕꯁꯨ ꯐꯤ ꯑꯊꯥꯕꯗꯁꯨ ꯌꯥꯎꯔꯤ ꯀꯔꯝꯕꯗ ꯌꯦꯡꯅꯤꯡꯏ ꯑꯣ ꯖꯦꯀꯦꯠꯇꯨ ꯑꯉꯥꯡꯗꯨ ꯆꯍꯤ ꯀꯌꯥꯃꯨꯛ ꯁꯨꯔꯒꯦ

ꯑꯣ ꯃꯣꯖꯥꯁꯨ ꯌꯥꯎꯋꯦ ꯃꯣꯖꯥꯁꯦ ꯀꯩ ꯃꯆꯨꯗ ꯄꯥꯝꯒꯦ ꯑꯣ ꯔꯦꯠꯁꯤ ꯔꯦꯠꯁꯦ ꯃꯈꯜ ꯑꯅꯤ ꯊꯣꯛꯑꯦꯕꯀꯣ ꯈꯔ ꯄꯥꯕ ꯑꯃ ꯈꯔ ꯊꯥꯕ ꯑꯃ ꯑꯗꯨꯒ ꯑꯄꯥꯕꯁꯤꯅ ꯂꯨꯄꯥ ꯍꯨꯝꯐꯨꯐꯥꯎꯗ ꯂꯧꯕ ꯌꯥꯒꯅꯤ ꯑꯗꯨꯒ ꯑꯊꯥꯕꯁꯤꯗꯤ ꯑꯩꯈꯣꯏꯒꯤ ꯀꯝꯄꯅꯤ ꯑꯐꯕ ꯑꯣꯏꯕ ꯑꯦꯗꯤꯗꯥꯁ ꯀꯝꯄꯅꯤꯒꯤꯅꯦꯕ ꯑꯗꯨꯅ ꯃꯥꯒꯤ ꯃꯃꯜꯁꯦ ꯂꯨꯄꯥ ꯆꯥꯃꯗꯒꯤ ꯇꯥꯕ ꯌꯥꯗ꯭ꯔꯦ ꯑꯊꯥꯕꯁꯤꯅ ꯑꯣ ꯑꯉꯧꯕ ꯂꯩꯌꯦ ꯑꯉꯧꯕꯁꯨ ꯂꯩ ꯑꯁꯪꯕꯁꯨ ꯂꯩ ꯑꯗꯩꯒꯤ ꯑꯇꯣꯞꯄ ꯍꯪꯒꯝꯄꯥꯟ ꯃꯆꯨꯒꯤꯁꯨ ꯂꯩꯌꯦ ꯑꯣ ꯃꯆꯨ ꯈꯦꯅꯔꯁꯨ ꯃꯃꯜꯗꯤ ꯆꯞ ꯃꯥꯅꯒꯅꯤ ꯑꯇꯩ ꯖꯔꯁꯤꯒꯨꯝꯕ ꯍꯥꯏꯗꯤ ꯁ꯭ꯋꯦꯇꯔꯒꯨꯝꯕ ꯑꯗꯨꯝꯕꯗꯤ ꯌꯦꯡꯒꯗ꯭ꯔ ꯂꯧꯒꯗ꯭ꯔ ꯅꯠꯇ꯭ꯔꯒ ꯁꯥꯜꯒꯨꯝꯕ ꯑꯣꯏꯔꯁꯨ ꯅꯨꯄꯤꯅ ꯏꯟꯅꯉꯥꯏ ꯑꯗꯨꯝꯕꯁꯨ ꯑꯗꯨꯝ ꯂꯩ ꯑꯣ ꯁꯥꯜꯁꯦ ꯑꯩꯈꯣꯏꯅ ꯍꯥꯟꯅꯒꯤ ꯑꯔꯤꯕꯁꯤꯡꯗꯨꯗꯤ ꯑꯝꯇ ꯂꯩꯇ꯭ꯔꯦꯕ ꯑꯩꯈꯣꯏꯒꯤ ꯀꯁꯃꯤꯔꯤ ꯁꯥꯜ ꯑꯗꯒꯤ ꯁꯣꯝ ꯅꯥꯀꯟꯗ ꯌꯨ ꯄꯤ ꯃꯤꯔꯠ ꯑꯁꯣꯝꯗꯒꯤ ꯄꯨꯊꯣꯔꯛꯄꯀꯣ ꯑꯅꯧꯕ ꯌꯥꯝꯅ ꯂꯥꯑꯦ ꯑꯗꯨꯒ ꯃꯣꯏꯒꯤ ꯃꯃꯜꯁꯨ ꯑꯗꯨꯝ ꯈꯔ ꯋꯥꯡꯉꯦ ꯍꯥꯟꯅꯒꯤꯗꯨꯒ ꯍꯥꯏꯔꯒꯗꯤ ꯑꯗꯨꯒ ꯃꯣꯏꯒꯤ ꯗꯤꯖꯥꯏꯟꯁꯤꯗꯤ ꯌꯥꯝꯅ ꯐꯖꯔꯦ ꯑꯗꯨ ꯅꯣꯏ ꯗꯨꯀꯥꯟꯗ ꯂꯥꯛꯄꯤꯔꯣ ꯑꯗꯨꯒ ꯌꯦꯡꯉꯁꯦ ꯎꯝ ꯎꯝ ꯍꯣꯏ ꯍꯣꯏ ꯐꯔꯦ ꯐꯔꯦ ꯊꯝꯃꯣ ꯊꯝꯃꯣ